ꯍꯦꯜꯂꯣ ꯑꯣ ꯑꯩꯁꯦ ꯀꯩꯒꯨꯝꯕ ꯐꯣꯔꯝ ꯐꯤꯜ ꯎꯞ ꯇꯧꯔ ꯀꯣꯜ ꯇꯧꯔꯛꯄꯁꯦ ꯌꯨꯝꯗꯒꯤ ꯆꯥꯛ ꯆꯥꯔꯕꯣ ꯍꯣꯏ ꯀꯁꯇꯃꯔꯒꯤ ꯃꯤꯅꯤ ꯑꯩꯗꯣ ꯈꯣꯡꯎꯞꯒꯨꯝꯕ ꯂꯧꯅꯤꯡꯕ

ꯀꯦꯖꯨꯋꯦꯜꯒꯤꯁꯨ ꯌꯥꯏ ꯅꯨꯄꯤꯒꯤ

ꯆꯍꯤ ꯅꯥꯏꯟꯇꯤꯟ

ꯑꯅꯤꯒꯨꯝꯕ ꯂꯧꯅꯤꯡꯕ ꯁꯥꯏꯖ ꯊ꯭ꯔꯤ

ꯀꯂꯔꯗꯨ ꯑꯃꯅ ꯋꯥꯏꯠ ꯑꯗꯨꯒ ꯑꯃꯅ ꯕ꯭ꯂꯦꯛ ꯇꯧꯕꯤꯌꯨ ꯎꯝ

ꯑꯥ ꯍꯣꯏ ꯍꯣꯏ ꯌꯥꯏ ꯑꯥ ꯍꯣꯏ ꯍꯣꯏ ꯑꯥ ꯍꯣꯏ ꯑꯇꯣꯞꯄꯗꯤ ꯌꯥꯔꯅꯤ ꯍꯧꯖꯤꯛꯀꯤꯗꯤ ꯈꯣꯡꯎꯞ ꯑꯣꯏꯅ ꯄꯥꯝꯕ

ꯍꯣꯏ ꯍꯣꯏ